ꯇ꯭ꯔꯦꯟ ꯍꯥꯏꯔꯤꯕ ꯒꯥꯔꯤ ꯑꯁꯤ ꯗꯕꯥ ꯃꯌꯥꯝ ꯑꯃ ꯁꯝꯖꯤꯟꯅꯔꯒ ꯄꯦꯁꯦꯟꯖꯔ ꯌꯥꯝꯅ ꯄꯨꯕ ꯌꯥꯕ ꯇ꯭ꯔꯥꯟꯁꯄꯣꯔꯠ ꯃꯈꯜ ꯑꯃꯅꯤ ꯑꯗꯨꯒ ꯇ꯭ꯔꯦꯟꯒꯤ ꯁꯤꯠ ꯑꯁꯤ ꯁꯕꯦꯟꯇꯤ ꯇꯨ ꯇꯨ ꯋꯥꯟ ꯍꯟꯗ꯭ꯔꯦꯠ ꯃꯨꯛ ꯌꯥꯎꯋꯤ ꯃꯍꯥꯛꯀꯤ ꯏꯖꯤꯟꯅ ꯑꯅꯤ ꯄꯥꯜꯂꯦ ꯕꯥꯔꯠ ꯃꯁꯤꯡꯅ ꯁꯤꯛꯁꯇꯤ ꯐꯣꯔ ꯇꯨ ꯁꯕꯦꯟꯇꯤ ꯇꯨ ꯑꯗꯒꯤ ꯆꯀꯥꯅ ꯅꯤꯄꯥꯟ ꯄꯥꯜꯂꯤ ꯇ꯭ꯔꯦꯛ ꯃꯁꯤꯡꯅ ꯑꯅꯤ ꯄꯥꯜꯂꯤ ꯑꯩꯁꯨ ꯇ꯭ꯔꯦꯟ ꯑꯁꯤ ꯒꯨꯍꯥꯇꯤꯗꯒꯤꯅ ꯑꯟꯗ꯭ꯔ ꯄ꯭ꯔꯗꯦꯁ ꯐꯥꯎꯕ ꯇꯣꯡꯗꯨꯅ ꯆꯠꯂꯨꯔꯦ ꯌꯥꯝꯅ ꯅꯨꯡꯉꯥꯏꯕ ꯇ꯭ꯔꯥꯟꯁꯄꯣꯠ ꯃꯈꯜ ꯑꯃꯅꯤ ꯇ꯭ꯔꯦꯟꯁꯦ